ꯀꯛꯆꯤꯡ ꯔꯦꯁꯇꯨꯔꯦꯟ ꯛꯦ ꯛꯦ ꯃꯦꯅꯦꯖꯔꯗ ꯃꯃꯥꯡꯗ ꯑꯩꯒꯤ ꯏꯆꯥꯒꯤ ꯕꯥꯔꯗꯦꯒ ꯃꯔꯤ ꯂꯩꯅꯅ ꯑꯩꯅ ꯂꯧꯈꯤꯕ ꯀꯦꯛ ꯑꯗꯨꯒꯨꯝꯅ ꯍꯟꯗꯛꯁꯨ ꯑꯩꯒꯤ ꯏꯆꯥꯒꯤꯗꯃꯛꯇ ꯀꯦ ꯖꯤ ꯑꯃ ꯇꯥꯕ ꯀꯦꯛ ꯑꯃ ꯄꯤꯕꯤꯎ ꯀꯦꯛ ꯑꯗꯨꯗ ꯑꯩꯒꯤ ꯏꯆꯥꯒꯤ ꯃꯃꯤꯡ ꯐꯖꯅ ꯏꯕꯒꯨꯝꯅ ꯍꯟꯗꯛꯁꯨ ꯏꯕꯤꯔꯛꯎ ꯑꯗꯨꯒ ꯃꯇꯝ ꯆꯥꯅ ꯑꯩꯒꯤ ꯌꯨꯝꯗ ꯕꯥꯔꯗꯦ ꯅꯪꯅꯅꯕ ꯃꯃꯥꯡꯗ ꯌꯧꯍꯟꯕꯤꯕꯒꯨꯝꯅ ꯍꯟꯗꯛꯁꯨ ꯌꯧꯍꯟꯕꯤꯔꯛꯎ ꯃꯁꯤꯗ ꯑꯩꯅ ꯑꯄꯦꯟꯕ ꯐꯥꯎꯒꯅꯤ ꯑꯗꯨꯒ ꯑꯩꯒꯤ ꯏꯆꯥꯒꯤ ꯃꯤꯡ ꯐꯖꯅ ꯏꯕꯤꯔꯛꯎ ꯍꯥꯏꯖꯔꯤꯕ ꯑꯩ ꯏꯆꯥꯒꯤ ꯑꯄꯥꯝꯕꯒꯤ ꯃꯇꯨꯡꯏꯟꯅ ꯔꯦꯁꯇꯨꯔꯦꯟꯁꯤꯗ ꯄꯤꯕꯤꯔꯤꯕ ꯀꯦꯛ ꯑꯁꯤꯒꯤ ꯑꯄꯥꯝꯕ ꯑꯩꯒꯤ ꯏꯆꯥꯅ ꯐꯣꯡꯗꯣꯛꯄꯅ ꯗꯨꯀꯥꯟꯁꯤꯗ ꯔꯦꯁꯇꯨꯔꯦꯟꯒꯤ ꯃꯦꯅꯦꯖꯔꯗ ꯑꯩ ꯑꯃꯨꯛ ꯍꯟꯅ ꯍꯥꯏꯖꯔꯤ ꯑꯊꯨꯕ ꯃꯇꯝꯗ ꯃꯇꯝ ꯆꯥꯅ ꯏꯆꯥꯒꯤꯗꯃꯛꯇ ꯑꯍꯥꯎꯕ ꯀꯦꯛ ꯁꯦꯝꯕꯤꯗꯨꯅ ꯌꯧꯍꯟꯕꯤꯔꯛꯎ